ꯍꯣ ꯇꯥꯏꯌꯦ ꯚꯥꯏ ꯌꯥꯏꯅꯦ ꯌꯥꯏꯅꯦ ꯑꯗꯣ ꯃꯤꯗꯤ ꯀꯌꯥꯝ ꯂꯩꯔꯒꯦ ꯅꯣꯏ ꯑꯗꯨꯋꯥꯏꯗꯗꯤ ꯑꯣ ꯑꯗꯨ ꯒꯥꯔꯤ ꯒꯥꯔꯤꯒꯨꯝꯕꯗꯤ ꯀꯃꯥꯏ ꯇꯧꯕ ꯑꯣ ꯑꯩꯁꯨ ꯒꯥꯔꯤꯕꯨꯗꯤ ꯂꯩꯔꯦ ꯑꯗꯨ ꯊꯥꯎꯅ ꯀꯃꯥꯏ ꯊꯥꯎꯁꯤ ꯈꯔ ꯈꯔ ꯄꯩꯁꯥ ꯈꯣꯝꯅꯔ ꯇꯧꯔꯁꯤꯅꯦ ꯊꯥꯎ ꯒꯥꯔꯤ ꯊꯥꯎꯒꯨꯝꯕꯁꯦ ꯑꯗꯨ ꯆꯥꯛ ꯆꯥꯔ ꯆꯠꯁꯦ ꯍꯥꯏꯕ꯭ꯔꯥ ꯆꯥꯗꯅ ꯑꯗꯨꯝ ꯆꯠꯁꯦ ꯍꯥꯏꯕ꯭ꯔꯣ ꯑꯗꯥ ꯆꯥꯔꯨꯁꯤꯔꯥ ꯍꯥꯏꯕ꯭ꯔꯥ ꯑꯥ ꯍꯥꯏꯌꯣ ꯍꯥꯏꯌꯣ ꯍꯣꯏ ꯌꯥꯏ ꯌꯥꯏ ꯑꯥ ꯑꯥ ꯆꯦꯡꯁꯤ ꯀꯌꯥ ꯀꯌꯥ ꯄꯨꯅꯁꯤ ꯍꯥꯏꯅꯣ ꯆꯦꯡꯒꯨꯝꯕꯁꯦ ꯆꯦꯡꯒ ꯊꯥꯎ ꯑꯗꯨꯝꯕꯁꯨ ꯍꯥꯏꯅꯔꯁꯦ ꯑꯗꯣ ꯍꯥꯏꯅꯔ ꯆꯠꯁꯦ ꯍꯣꯏ ꯎꯝ ꯍꯣꯏ ꯍꯣꯏ ꯄꯨꯁꯦ ꯄꯨꯁꯦ ꯑꯗꯣ ꯅꯣꯏꯒꯤꯗꯤ ꯂꯣꯏ ꯁꯨꯅ ꯂꯩꯔꯕꯣ ꯑꯩ ꯑꯩꯗꯤ ꯑꯩꯉꯣꯟꯗꯗꯤ ꯑꯃꯈꯛ ꯂꯩꯌꯦ ꯑꯗꯨ ꯅꯣꯏꯗꯤ ꯀꯌꯥꯝ ꯂꯩꯒꯦ ꯑꯥ ꯍꯣꯏ ꯍꯣꯏ

ꯍꯣꯏ ꯍꯣꯏ ꯌꯥꯏꯌꯦ ꯌꯥꯏꯌꯦ ꯑꯣ ꯑꯗꯣ ꯍꯌꯦꯡꯁꯦ ꯑꯥ ꯑꯥ ꯍꯥꯏꯌꯣ ꯍꯥꯏꯌꯣ ꯑꯗꯨꯝ

ꯍꯣꯏ ꯈꯪꯉꯤꯅꯦ ꯈꯪꯉꯤꯅꯦ ꯍꯌꯦꯡ ꯊꯦꯡꯅꯔꯁꯦ ꯍꯌꯦꯡ ꯊꯦꯡꯅꯔꯁꯦ ꯄꯔꯞ ꯄꯔꯞ ꯊꯦꯡꯅꯔꯁꯦ ꯑꯩꯈꯣꯏ ꯌꯨꯝꯗ ꯑꯣꯏꯅ ꯂꯥꯛꯑꯣꯀꯣ ꯑꯥ ꯑꯗꯨꯗ ꯑꯗꯨꯒ ꯊꯦꯡꯅꯔꯒ ꯇꯧꯔꯁꯦ ꯑꯗꯨ ꯅꯠꯇ꯭ꯔꯗꯤ ꯌꯥꯔꯔꯣꯏꯗꯧ ꯃꯥꯟꯗ꯭ꯔꯦ ꯑꯩꯈꯣꯏꯁꯦ ꯍꯌꯦꯡ ꯄꯨꯡ ꯅꯥꯏꯟ ꯑꯗꯨꯋꯥꯏ ꯆꯠꯂꯁꯨ ꯌꯥꯕ ꯅꯠꯇ꯭ꯔꯣ

ꯍꯣꯏ ꯌꯥꯏꯌꯦ ꯌꯥꯏꯌꯦ ꯑꯗꯨ ꯇꯥꯏꯃꯤꯡ ꯇꯥꯏꯃꯤꯡꯁꯦ ꯁꯣꯏꯅꯗꯕꯤꯀꯣ ꯚꯥꯏ ꯍꯣꯏ ꯑꯆꯥ ꯆꯥ ꯚꯥꯏ ꯑꯁ ꯑꯗꯨ ꯅꯣꯏꯒꯤ ꯍꯣꯏ ꯍꯣꯏ ꯍꯥꯏꯌꯨ ꯍꯥꯏꯌꯨ ꯍꯥꯏꯌꯨ ꯚꯥꯏ ꯍꯣꯏ ꯀꯣꯟꯅꯅꯤ ꯀꯣꯟꯅꯅꯤ ꯍꯣꯏ ꯊꯥꯎ ꯊꯥꯎꯒꯨꯝꯕꯗꯤ ꯀꯣꯟꯅꯅꯤ ꯁꯣꯝꯗ ꯁꯣꯝ ꯂꯩꯔꯦ ꯐꯤꯛꯁꯇ ꯂꯩꯔꯦ ꯑꯩꯒꯤꯗꯤ ꯐꯤꯛꯁꯇ ꯃꯦꯟ ꯑꯣꯏꯅ ꯄꯨꯒꯗꯧꯕ ꯍꯣꯏ ꯍꯣꯏ ꯍꯣꯏ ꯍꯣꯏ ꯍꯣꯏ ꯍꯌꯦꯡ ꯊꯦꯡꯅꯔꯁꯦ ꯊꯦꯡꯅꯔꯁꯦ ꯀꯣ ꯍꯣꯏ ꯍꯣꯏ ꯍꯣꯏ ꯆꯠꯁꯦ ꯆꯠꯁꯦ